ꯑꯩꯅ ꯅꯨꯃꯤꯠ ꯌꯥꯝꯅ ꯃꯄꯥꯟꯗ ꯆꯠꯊꯣꯛꯄ ꯃꯇꯝꯗ ꯄꯥꯝꯕꯤꯁꯤꯡ ꯑꯗꯨ ꯆꯠꯊꯣꯛꯇ꯭ꯔꯤꯉꯩ ꯃꯇꯝꯗ ꯅꯤꯡꯊꯤꯅ ꯌꯦꯡꯁꯤꯟꯕꯤꯔꯝꯃꯤ ꯄꯥꯝꯕꯤꯁꯤꯡ ꯑꯗꯨ ꯏꯁꯤꯡ ꯃꯔꯥꯡ ꯀꯥꯏꯅ ꯆꯥꯏꯕꯤꯔꯝꯃꯤ ꯑꯃꯗꯤ ꯃꯈꯣꯏꯕꯨ ꯂꯩꯕꯗ ꯃꯈꯣꯏꯕꯨ ꯂꯩꯕꯗ ꯀꯥꯏꯔꯣꯏꯗꯕ ꯃꯐꯝ ꯌꯦꯡꯗꯨꯅ ꯍꯣꯡꯇꯣꯛꯄꯤꯔꯝꯃꯤ ꯑꯗꯨꯕꯨ ꯍꯥꯟꯅ ꯊꯥꯈ꯭ꯔꯕ ꯒꯝꯂꯥꯗ ꯊꯥꯕ ꯅꯠꯇꯕ ꯄꯥꯝꯕꯤꯁꯤꯡ ꯑꯗꯨꯗꯤ ꯍꯦꯟꯅ ꯆꯦꯛꯁꯤꯟꯕ ꯃꯑꯣꯡꯗ ꯃꯈꯣꯡ ꯒꯝꯂꯥꯗ ꯊꯥꯕ ꯄꯥꯝꯕꯤꯁꯤꯡꯗꯒꯤ ꯍꯦꯟꯅ ꯆꯦꯛꯁꯤꯟꯅ ꯌꯦꯡꯁꯤꯟꯕꯤꯔꯝꯃꯤ ꯑꯗꯨꯒ ꯏꯃꯨꯡꯒꯤ ꯃꯤꯑꯣꯏꯁꯤꯡ ꯃꯤꯑꯣꯏꯁꯤꯡꯗꯁꯨ ꯑꯩꯅ ꯊꯥꯖꯔꯤꯕ ꯄꯥꯝꯕꯤꯁꯤꯡ ꯑꯗꯨ ꯁꯦꯟꯅꯕꯤꯅꯕꯒꯤꯗꯃꯛꯇ ꯍꯥꯏꯖꯔꯝꯃꯤ ꯃꯈꯣꯏꯅꯁꯨ ꯅꯤꯡꯊꯤꯅ ꯌꯦꯡꯁꯤꯟꯕꯤꯔꯝꯃꯤ ꯑꯗꯨꯅ ꯄꯥꯝꯕꯤꯁꯤꯡ ꯑꯗꯨꯗ ꯀꯔꯤꯁꯨ ꯑꯀꯥꯏꯕ ꯂꯩꯔꯝꯗꯦ